ꯃꯅꯤꯄꯨꯔꯤ ꯂꯣꯟ ꯁꯝꯅ ꯍꯥꯏꯔꯕꯗ ꯃꯩꯇꯩ ꯂꯣꯟ ꯑꯁꯥꯝꯗ ꯂꯩꯕ ꯐꯨꯔꯨꯞ ꯈꯔꯅ ꯉꯥꯡꯂꯤꯕ ꯕꯣꯔꯣ ꯃꯔꯣꯟ ꯑꯃꯁꯨꯡ ꯕꯦꯡꯒꯥꯂꯤ ꯃꯔꯣꯟꯒ ꯃꯔꯤ ꯄꯥꯛ ꯂꯩꯅꯗꯦ ꯀꯔꯤꯒꯤꯅꯣ ꯍꯥꯏꯔꯕꯗꯤ ꯃꯁꯤ ꯅꯍꯥꯟꯋꯥꯏ ꯑꯩꯈꯣꯏ ꯑꯩꯈꯣꯏꯒꯤ ꯃꯅꯤꯄꯨꯔꯒꯤ ꯑꯩꯈꯣꯏꯒꯤ ꯏꯁꯀ꯭ꯔꯤꯞ ꯂꯩꯖꯩ ꯑꯩꯈꯣꯏꯒꯤ ꯀꯣꯛ ꯁꯝ ꯂꯥꯏ ꯃꯤꯠ ꯍꯥꯏꯗꯅ ꯏꯖꯕ ꯑꯃ ꯂꯩꯖꯩ ꯃꯇꯝ ꯑꯃꯗ ꯑꯩꯈꯣꯏ ꯑꯗꯨꯒꯤ ꯃꯔꯣꯟꯁꯦ ꯁꯤꯖꯤꯟꯅꯗꯕꯤꯗ ꯑꯩꯈꯣꯏ ꯕꯦꯡꯒꯥꯂꯤꯒꯤ ꯀꯥ ꯈꯥ ꯒꯥ ꯘꯥ ꯉꯥ ꯍꯥꯏꯁꯦ ꯁꯤꯖꯤꯟꯅꯔꯝꯃꯤ ꯑꯁꯤ ꯁꯤꯖꯤꯟꯅꯕꯁꯦ ꯑꯩꯈꯣꯏ ꯍꯧꯖꯤꯛꯇꯤ ꯑꯩꯈꯣꯏ ꯑꯗꯨ ꯄꯥꯛ ꯁꯤꯖꯤꯟꯅꯗ꯭ꯔꯦ ꯑꯩꯈꯣꯏ ꯑꯩꯈꯣꯏꯒꯤ ꯏꯔꯣꯟ ꯍꯥꯏꯗꯤ ꯑꯩꯈꯣꯏꯒꯤ ꯀꯣꯛ ꯁꯝ ꯂꯥꯏ ꯃꯤꯠ ꯍꯥꯏꯗ ꯑꯩꯈꯣꯏꯒꯤ ꯏꯔꯣꯟ ꯑꯩꯈꯣꯏꯒꯤ ꯑꯦꯛꯁꯦꯟ ꯑꯩꯈꯣꯏꯅ ꯉꯥꯡꯉꯤꯕ ꯋꯥꯍꯩ ꯈꯣꯟꯊꯣꯛ ꯀꯔꯤꯁꯤ ꯑꯩꯈꯣꯏꯒꯤ ꯇꯣꯉꯥꯟꯅ ꯍꯥꯏꯕ ꯑꯩꯈꯣꯏꯒꯤ ꯅꯍꯥꯟꯋꯥꯏꯗꯒꯤ ꯆꯍꯤ ꯂꯤꯁꯤꯡ ꯑꯅꯤꯒꯤ ꯃꯃꯥꯡꯗꯒꯤ ꯂꯩꯔ ꯂꯥꯛꯏꯕ ꯑꯩꯈꯣꯏꯒꯤ ꯑꯩꯈꯣꯏꯒꯤ ꯏꯔꯣꯟ ꯃꯩꯇꯩ ꯂꯣꯟꯁꯦ ꯃꯣꯏꯒ ꯃꯔꯤꯁꯤ ꯑꯩꯈꯣꯏꯒꯗꯤ ꯄꯥꯛ ꯂꯩꯅꯗꯦ ꯑꯩꯈꯣꯏꯒꯤ ꯅꯍꯥꯟꯋꯥꯏ ꯈꯔ ꯃꯔꯛ ꯈꯔ ꯃꯇꯝ ꯑꯃꯗ ꯑꯩꯈꯣꯏꯒꯤ ꯃꯩꯇꯩ ꯑꯩꯈꯣꯏꯒꯤ ꯑꯩꯈꯣꯏꯒꯤ ꯃꯅꯤꯄꯨꯔꯒꯤ ꯏꯁꯀ꯭ꯔꯤꯞ ꯁꯤꯖꯤꯟꯅꯗ꯭ꯔꯤꯉꯩ ꯃꯇꯝꯗ ꯑꯩꯈꯣꯏ ꯕꯦꯡꯒꯥꯂꯤ ꯏꯁꯀ꯭ꯔꯤꯞ ꯉꯩꯁꯦ ꯁꯤꯖꯤꯟꯅꯔꯝꯃꯦ ꯑꯗꯨꯕꯨ ꯍꯧꯖꯤꯛꯇꯤ ꯑꯩꯈꯣꯏ ꯑꯩꯈꯣꯏꯒꯤ ꯏꯔꯣꯟꯁꯦ ꯑꯣꯏꯅ ꯑꯩꯈꯣꯏꯒꯤ ꯑꯔꯤꯕ ꯂꯩꯔꯝꯕ ꯀꯣꯛ ꯁꯝ ꯂꯥꯏ ꯃꯤꯠꯁꯤ ꯁꯤꯖꯤꯟꯅꯗꯨꯅ ꯑꯩꯈꯣꯏꯒꯤ ꯏꯁꯀ꯭ꯔꯤꯞꯁꯤ ꯑꯣꯏꯅ ꯁꯤꯖꯤꯟꯅꯔꯦ ꯍꯧꯖꯤꯛꯇꯤ ꯄꯥꯛ ꯃꯔꯤ ꯂꯩꯅꯗ꯭ꯔꯦ ꯑꯩꯒꯤ ꯑꯣꯄꯤꯅꯦꯟ ꯑꯣꯏꯅꯗꯤ